ꯑꯥ ꯏꯆꯦ ꯁꯤꯁꯦ ꯂꯩ ꯌꯣꯟꯐꯝꯒꯤ ꯀꯩꯅꯣꯗꯨ ꯑꯣꯏꯗꯣꯏꯔꯥ ꯗꯨꯀꯥꯟꯗꯣ ꯑꯣ ꯑꯩ ꯂꯩ ꯑꯥ ꯀꯩꯅꯣꯗ ꯎꯕꯅꯦ ꯂꯩ ꯈꯔ ꯂꯩꯒꯦꯅ ꯇꯧꯕ ꯑꯗꯨꯒꯤ ꯄꯥꯎ ꯐꯥꯎꯖꯔꯛꯄꯅꯦ ꯑꯗꯨ ꯂꯩꯗꯣ ꯑꯩꯈꯣꯏꯒꯤ ꯀꯃꯥꯏꯅ ꯇꯧꯕꯅꯣ ꯑꯃ ꯐ꯭ꯔꯦꯁ ꯑꯣꯏꯕꯁꯨ ꯐꯪꯒꯗ꯭ꯔꯣ

ꯑꯣ ꯃꯔꯨꯁꯨ ꯌꯥꯏꯌꯦ ꯃꯔꯨꯁꯨ ꯍꯪꯒꯦ ꯇꯧꯔꯝꯕꯅꯦ ꯑꯗꯨꯒ ꯑꯃ ꯑꯩꯈꯣꯏꯒꯤ ꯆꯦ ꯍꯣꯏꯅ ꯑꯗꯨꯝ ꯒꯝꯂꯥꯗ ꯊꯥꯗꯣꯛꯂꯒ ꯁꯦꯝꯕꯤꯕꯗꯣ ꯑꯥ ꯑꯗꯨꯁꯨ ꯐꯪꯒꯗ꯭ꯔꯥ ꯑꯣ ꯑꯗꯒꯤ ꯆꯦ ꯀꯩꯅꯣ ꯑꯩꯈꯣꯏꯒꯤ ꯑꯃ ꯃꯤꯒꯤ ꯒꯤꯐꯀ ꯄꯤꯅꯕꯒꯤ ꯕꯨꯀꯦ ꯁꯥꯕꯒꯤ ꯐ꯭ꯔꯦꯁ ꯑꯣꯏꯅ ꯀꯛꯂꯒ ꯌꯣꯟꯕ ꯑꯗꯨꯁꯨ ꯐꯪꯒꯗ꯭ꯔꯥ ꯑꯣ ꯐ꯭ꯔꯦꯁ ꯑꯣꯏꯗꯕꯁꯨ ꯐꯪꯅꯤꯀꯣ ꯆꯦ ꯑꯗꯒꯤ ꯆꯦ ꯍꯣꯏꯒꯤ ꯑꯥꯏꯇꯦꯝꯁꯦ ꯀꯃꯥꯏꯅ ꯀꯃꯥꯏꯅ ꯇꯧꯕꯅꯣ ꯑꯃ ꯑꯩꯈꯣꯏ ꯅꯥꯆꯣꯝꯒ ꯁꯦꯝꯕꯒ ꯌꯣꯟꯕꯗꯣ ꯑꯗꯨꯁꯨ ꯌꯥꯎꯒꯗ꯭ꯔꯥ ꯀꯃꯥꯏꯅ ꯀꯃꯥꯏꯅ ꯑꯇꯣꯞꯄꯁꯨ ꯀꯔꯤ ꯀꯔꯤ ꯐꯪꯒꯦ

ꯑꯥ ꯑꯥ ꯍꯣꯏ ꯆꯦ ꯑꯗꯨꯗꯤ ꯆꯦ ꯑꯥ ꯗꯨꯀꯥꯟꯁꯦ ꯑꯦꯗ꯭ꯔꯦꯁꯁꯦ ꯀꯗꯥꯏ ꯋꯥꯏ ꯖꯒꯥ ꯑꯣꯏꯗꯣꯏꯅꯣ

ꯑꯣ ꯑꯗꯨ ꯆꯦ ꯑꯣꯟꯂꯥꯏꯟꯗ ꯑꯣꯗꯔ ꯇꯧꯕꯗꯤ ꯌꯥꯕ꯭ꯔꯥ ꯀꯃꯥꯏꯅ ꯗꯦꯂꯤꯕ꯭ꯔꯤ ꯑꯗꯒꯤ ꯈꯨꯗꯣꯡ ꯆꯥꯕ ꯐꯪꯒꯗ꯭ꯔꯥ ꯑꯣ ꯑꯥ ꯌꯥꯝ ꯅꯨꯡꯉꯥꯏ ꯆꯦ ꯑꯗꯨ ꯀꯩꯅꯣꯗꯤ ꯗꯦꯂꯤꯕ꯭ꯔꯤꯒꯤ ꯆꯥꯔꯖꯁꯦ ꯑꯩꯈꯣꯏ ꯀꯃꯥꯏꯅ ꯀꯃꯥꯏꯅ ꯇꯧꯏ ꯖꯒꯥꯒꯤ ꯃꯈꯥ ꯄꯣꯟꯕ꯭ꯔꯥ ꯀꯌꯥꯃꯨꯛ ꯑꯣꯏꯗꯣꯏꯅꯣ

ꯑꯣ ꯍꯣꯏ ꯆꯦ ꯑꯗꯨꯗꯤ ꯑꯗꯨ ꯆꯦ ꯀꯦꯅꯣ ꯇꯧꯕ꯭ꯔꯣ ꯖꯤ ꯄꯦꯒꯤ ꯈꯨꯗꯣꯡ ꯆꯥꯕ ꯈꯣꯠꯄ ꯑꯗꯨꯝ ꯌꯥꯕ꯭ꯔꯥ ꯆꯦ ꯍꯣꯏ ꯗꯨꯀꯥꯟꯁꯦ

ꯍꯣꯏ ꯆꯦ ꯑꯣ ꯌꯥꯝ ꯐꯩꯅꯦ ꯑꯗꯨꯗꯤ ꯑꯩꯁꯨ ꯂꯩ ꯈꯔ ꯂꯧꯒꯦ ꯇꯧꯕꯅꯦ ꯂꯥꯛꯀꯦ ꯑꯅ ꯍꯪꯂꯛꯂꯤꯅꯦ ꯑꯗꯣ ꯍꯣꯏ ꯑꯗꯒꯤ

ꯑꯣ ꯑꯣ ꯆꯦ ꯑꯗꯨ ꯀꯩꯅꯣ ꯒꯝꯂꯥꯁꯦ ꯒꯝꯂꯥ ꯑꯃꯗ ꯂꯩ ꯃꯣꯏ ꯔꯦꯠꯁꯦ ꯀꯌꯥꯃꯨꯛ ꯀꯌꯥꯃꯨꯛꯀꯗꯤ ꯑꯣꯏ

ꯑꯥ ꯍꯣꯏ ꯆꯦ ꯍꯣꯏ ꯑꯩ ꯈꯔ ꯌꯥꯝꯅ ꯑꯗꯨꯝ ꯂꯧꯒꯦ ꯇꯧꯕꯅꯦꯕ ꯑꯗꯨꯗꯨꯅ ꯑꯗꯨꯝ

ꯑꯣ ꯑꯗꯨꯗꯤ ꯌꯥꯝ ꯅꯨꯡꯉꯥꯏ ꯍꯥꯏꯗꯤ ꯋꯥꯗꯕ ꯑꯃ ꯑꯣꯏꯔꯅꯦꯕ ꯑꯗꯒꯤ ꯆꯦ ꯑꯃ ꯄꯦꯛꯀꯦꯠꯇ ꯃꯔꯨ ꯍꯥꯟꯕꯗꯣ ꯃꯥꯁꯤꯅ ꯑꯗꯨꯝ ꯔꯦꯠꯁꯦ ꯑꯗꯨꯝ ꯑꯗꯨꯅ ꯀꯌꯥꯃꯨꯛ ꯀꯌꯥꯃꯨꯛꯀꯗꯤ ꯂꯩꯒꯦ

ꯑꯣ

ꯑꯧ ꯑꯗꯨ ꯑꯣ ꯆꯦ ꯀꯩꯅꯣ ꯑꯩ ꯀꯩꯅꯧꯗꯩꯅꯦ ꯑꯥꯎ

ꯑꯧ ꯌꯥꯏꯌꯦ ꯆꯦ ꯃꯤꯁꯨ ꯌꯥꯝ ꯂꯩꯇꯕ ꯌꯨꯝꯒꯤ ꯑꯗꯨꯅ ꯆꯦꯆꯦ ꯍꯣꯏꯅ ꯗꯦꯂꯤꯕ꯭ꯔꯤꯒꯤ ꯀꯩꯅꯣ ꯌꯥꯅꯤꯅ ꯉꯁꯥꯏ ꯍꯥꯏꯔꯛꯄꯗ ꯑꯩꯁꯦ ꯅꯨꯡꯉꯥꯏꯔꯝꯂꯤꯅꯦ ꯍꯥꯏꯗꯤ ꯎꯝ ꯑꯩꯅ ꯏꯊꯟꯗ ꯂꯥꯛꯂꯒꯁꯨ ꯌꯥꯔꯦꯗꯅ

ꯂꯩꯁꯥꯕꯤꯅꯦ ꯑꯧ ꯃꯥꯟꯅꯦ ꯑꯩ ꯂꯩ ꯌꯥꯝ ꯄꯥꯝꯃꯦ

ꯑꯧ ꯍꯣꯏ ꯆꯦ ꯍꯣꯏ ꯑꯥ ꯍꯣꯏ ꯆꯦ ꯑꯗꯨꯗꯤ ꯑꯩ ꯂꯥꯛꯂꯝꯗꯥꯏꯗꯣ ꯑꯗꯨꯗ ꯄꯥꯎ ꯐꯥꯎꯖꯔꯛꯂꯒꯦ ꯑꯗꯨꯒ ꯆꯦꯒ ꯑꯗꯨꯝ ꯄꯥꯎ ꯐꯥꯎꯅꯔꯒ ꯑꯩ ꯑꯗꯨꯝ ꯈꯔ ꯌꯥꯝ ꯂꯧꯗꯣꯏꯅꯦ ꯆꯦ ꯑꯗꯨꯝ ꯑꯩꯅ ꯄꯥꯝꯕ ꯂꯩꯒꯩꯗꯨꯁꯨ ꯑꯗꯨꯝ ꯍꯥꯏꯔꯛꯂꯒꯦ ꯀꯩꯅꯣꯗꯣ ꯑꯣ ꯍꯣꯏ ꯆꯦ ꯌꯥꯝ ꯅꯨꯡꯉꯥꯏꯔꯦ ꯆꯦ ꯑꯧ ꯍꯣꯏ ꯆꯦ ꯑꯥ ꯑꯗꯨꯗꯤ ꯆꯦ ꯑꯩ ꯂꯥꯛꯂꯝꯗꯥꯏꯗ ꯐꯥꯎꯔꯀꯂꯒꯦ ꯊꯝꯖꯔꯒꯦ ꯑꯗꯨꯗꯤ ꯑꯥ